ꯑꯩ ꯉꯁꯤꯁꯦ ꯑꯦꯂꯦꯛꯇ꯭ꯔꯣꯅꯤꯛ ꯐ꯭ꯔꯥꯏꯗ ꯄꯦꯟ ꯑꯃ ꯂꯩꯖꯔꯨꯕꯅꯦ ꯕꯖꯥꯔꯗꯒꯤ ꯌꯨꯝ ꯄꯨꯔꯛꯂꯒ ꯐꯥꯔꯁꯇ ꯑꯩꯅ ꯇ꯭ꯔꯥꯏ ꯇꯧꯕ ꯃꯇꯝꯗꯗꯤ ꯑꯁꯤꯒꯤ ꯄꯣꯠ ꯄꯣꯠꯁꯦ ꯌꯥꯝ ꯐꯩ ꯐꯔꯝꯃꯦ ꯑꯗꯨꯒ ꯑꯩꯅ ꯑꯃꯨꯛꯀ ꯃꯥꯁꯦ ꯁꯦꯀꯦꯟ ꯇꯥꯏꯝꯁ ꯑꯃꯨꯛꯀ ꯑꯩꯅ ꯐ꯭ꯔꯥꯏ ꯇꯧꯕ ꯑꯣꯝꯂꯦꯠ ꯁꯦꯝꯕ ꯃꯇꯝꯗꯗꯤ ꯃꯥꯁꯦ ꯑꯩꯉꯣꯟꯗ ꯆꯤꯡꯉꯦꯕ ꯑꯗꯨꯅ ꯑꯁꯤꯒꯤ ꯑꯦꯂꯦꯛꯇ꯭ꯔꯣꯅꯤꯛꯀꯤ ꯄꯣꯠꯁꯦ ꯑꯁꯤꯗꯤ ꯑꯐꯕꯗꯤ ꯑꯣꯏꯔꯔꯣꯏ ꯍꯥꯏꯕꯗꯤ ꯑꯁꯤꯅ ꯆꯤꯡꯉꯛꯄꯅꯤꯅ ꯑꯩ ꯆꯤꯡꯂꯗꯤ ꯀꯔꯤꯒꯨꯝꯕ ꯑꯉꯥꯡꯅ ꯈꯪꯗꯕ ꯑꯉꯥꯡ ꯑꯃꯅ ꯄꯥꯏꯔꯨꯔꯒꯗꯤ ꯁꯤꯗꯤ ꯌꯥꯝ ꯗꯦꯟꯖꯔ ꯑꯣꯏꯌꯦ ꯑꯗꯨꯅ ꯁꯤꯒꯨꯝꯕ ꯑꯦꯂꯦꯛꯇ꯭ꯔꯣꯅꯤꯛꯀꯤ ꯄꯣꯠꯇ ꯐ꯭ꯔꯥꯏꯗ ꯄꯦꯟꯁꯦ ꯁꯤꯁꯦ ꯑꯉꯥꯡꯒꯤꯗꯃꯛꯇꯁꯨ ꯁꯦꯞꯇꯤ ꯑꯣꯏꯗ꯭ꯔꯦ ꯑꯩꯒꯤꯗꯃꯛꯁꯨ ꯁꯦꯞꯇꯤ ꯑꯣꯏꯗ꯭ꯔꯦ ꯑꯗꯨꯅ ꯁꯤꯒꯤ ꯄ꯭ꯔꯗꯛꯁꯦ ꯀꯩꯅꯣ ꯑꯩꯉꯣꯟꯗ ꯁꯦꯞꯇꯤ ꯀꯔꯤꯁꯨ ꯑꯣꯏꯗ꯭ꯔꯦ ꯑꯗꯨꯅ ꯁꯤꯒꯤ ꯄꯣꯠꯁꯦ ꯑꯩꯁꯦ ꯔꯤꯇꯟ ꯇꯧꯕꯅ ꯐꯒꯗꯧ ꯃꯥꯜꯂꯦ ꯍꯥꯏꯅ ꯑꯩ ꯁꯨꯝ ꯈꯜꯂꯤ